ꯃꯥꯅꯦ ꯃꯥꯅꯦ ꯑꯣ ꯗꯨꯀꯥꯟꯕꯨꯗꯤ ꯑꯗꯨꯝ ꯍꯥꯡꯕꯤꯔꯦꯕꯀꯣ ꯑꯗꯣ ꯄꯥꯕꯨꯡ ꯀꯧꯗꯣꯏꯔꯥ ꯇꯥꯃꯣ ꯀꯧꯗꯣꯏꯔꯥ ꯑꯗꯨꯝ ꯂꯥꯛꯄꯤꯔꯣ ꯍꯧꯖꯦꯛ ꯁꯣꯞ ꯅꯝꯕꯔ ꯅꯥꯏꯟꯗ ꯑꯗꯨꯝ ꯂꯥꯛꯄꯤꯔꯣꯅꯦ ꯑꯩ ꯗꯨꯀꯥꯟ ꯑꯣꯄꯟ ꯑꯣꯏꯔ ꯂꯩ ꯑꯧ ꯌꯥꯅꯤ ꯍꯥꯏꯕꯤꯔꯛꯑꯣ ꯀꯩ ꯀꯩ ꯄꯥꯝꯃꯦꯗꯣ ꯄꯥꯕꯨꯡꯒꯤꯗꯣ ꯌꯥꯏꯌꯦ ꯌꯥꯏꯌꯦ ꯄꯥꯕꯨꯡ ꯑꯗꯨꯝ ꯂꯥꯛꯄꯤꯔꯣ ꯑꯩ ꯋꯦꯜꯀꯝ ꯇꯧꯔꯒꯦ ꯀꯩ ꯍꯥꯏꯅꯤ ꯑꯄꯥꯝꯕ ꯄꯣꯠꯇꯨ ꯂꯧꯕꯤꯔꯣ ꯌꯥꯎꯗ꯭ꯔꯒꯁꯨ ꯑꯗꯨꯝ ꯑꯇꯣꯞꯄ ꯊꯪꯅꯕꯗꯒꯤ ꯑꯗꯨꯝ ꯑꯣꯏꯔꯁꯨ ꯑꯩ ꯑꯗꯨꯝ ꯃꯇꯦꯡ ꯄꯥꯡꯖꯒꯦꯀꯣ ꯐꯪꯅꯤ ꯐꯪꯅꯤ ꯐꯪꯅꯤ ꯄꯥꯕꯨꯡꯒꯤ ꯑꯣꯏꯗꯣꯏꯔꯥ ꯅꯠꯇ꯭ꯔꯒ ꯏꯆꯥꯒꯤ ꯑꯣꯏꯗꯣꯏꯔꯥ ꯑꯗꯨꯝ ꯂꯣꯏ ꯐꯪꯉꯦ ꯑꯗꯨꯝ ꯂꯥꯛꯄꯤꯔꯣꯅꯦ ꯄꯥꯕꯨꯡ ꯃꯆꯨ ꯀꯩ ꯀꯩ ꯑꯄꯥꯝ ꯄꯥꯝꯗꯗꯨꯃꯗꯤ ꯈꯟꯅꯕ ꯌꯥꯅꯤꯗꯅ ꯀꯣ ꯑꯪ ꯌꯥꯏꯌꯦ ꯌꯥꯏꯌꯦ ꯌꯦꯡꯃꯤꯟꯅꯁꯤ ꯌꯥꯏ ꯑꯗꯨꯗꯒꯤ ꯑꯗꯨꯝ ꯄꯥꯕꯨꯡꯒꯤꯁꯨ ꯑꯗꯨꯃꯥꯏꯅ ꯐꯪꯅꯤ ꯑꯗꯨꯝ ꯈꯪꯅ ꯑꯗꯨꯝ ꯀꯩꯅꯣ ꯍꯧꯖꯤꯛ ꯀꯩꯅꯣꯅꯤꯅ ꯐꯦꯁꯇꯤꯕꯦꯜ ꯁꯤꯖꯟꯅꯤꯅ ꯗꯤꯁꯀꯥꯎꯟꯠ ꯀꯩ ꯀꯩꯗꯨꯁꯨ ꯑꯗꯨꯝ ꯂꯩꯌꯦꯕꯀꯣ ꯑꯗ ꯄꯥꯕꯨꯡꯒꯤ ꯑꯣꯏꯅ ꯑꯗꯨꯃꯥꯏꯅ ꯁꯥꯏꯠꯀꯤ ꯀꯌꯥꯝ ꯂꯩ ꯑꯦꯛꯁꯇ꯭ꯔ ꯗꯤꯁꯀꯥꯎꯟꯠ ꯑꯗꯨꯝ ꯄꯤꯖꯒꯦꯕ ꯑꯣ ꯍꯧꯖꯤꯛꯁꯦ ꯑꯗꯨꯝ ꯀꯩꯅꯣ ꯑꯗꯨꯝ ꯆꯥꯡ ꯅꯥꯏꯅ ꯑꯗꯨꯝ ꯈꯔ ꯈꯔꯕꯨꯗꯤ ꯍꯥꯡꯉꯦ ꯍꯥꯏꯇꯥꯔꯦ ꯍꯥꯟꯅ ꯊꯣꯛꯏꯕ ꯏꯔꯥꯡ ꯀꯩꯀꯩ ꯇꯧꯕꯅꯤꯅ ꯂꯦꯞꯄꯨꯔꯕꯅꯦ ꯑꯗꯣ ꯍꯧꯖꯤꯛꯇꯤ ꯑꯃꯨꯛ ꯈꯤꯇꯪ ꯈꯒ ꯈꯒ ꯃꯍꯧꯁꯥ ꯍꯥꯏꯗꯤ ꯏꯔꯥꯡ ꯈ꯭ꯔ ꯈ꯭ꯔ ꯑꯩꯈꯣꯏ ꯁ꯭ꯋꯥꯏꯗꯗꯤ ꯅꯦꯝꯊꯥꯔꯕꯅꯤꯅ ꯗꯨꯀꯥꯟ ꯒꯩꯁꯦ ꯈꯒꯗꯤ ꯍꯥꯡꯉꯦ ꯍꯥꯏꯇꯥꯔꯦꯀꯣ ꯑ ꯍꯣꯏ ꯍꯥꯟꯅ ꯏꯔꯥꯡ ꯇꯧꯕ ꯇꯥꯏꯃꯤꯡꯗꯨꯗꯗꯤ ꯃꯈꯣꯏꯁꯦ ꯗꯨꯀꯥꯟꯁꯦ ꯍꯥꯡꯉꯝꯃꯒ ꯈꯨꯂꯥꯡꯒꯪꯐꯥꯎ ꯀꯧꯗꯕꯤꯗ ꯑꯗꯨꯝ ꯍꯟꯕꯒ ꯌꯥꯎꯔꯤꯅꯦꯕ ꯍꯥꯏꯗꯤ ꯏꯔꯥꯡ ꯇꯧꯔꯕꯅꯤꯅ ꯀꯥꯔꯐ꯭ꯌꯨ ꯑꯃꯨꯛ ꯊꯝꯖꯜꯂꯛ ꯑꯃꯃꯨꯛ ꯇꯧ ꯑꯗꯨꯃꯥꯏꯅ ꯇꯧꯕꯅꯤꯅ ꯍꯥꯏꯗꯤ ꯗꯨꯀꯥꯟꯁꯦ ꯍꯥꯡꯉꯝꯃꯒ ꯁꯇꯔꯁꯦ ꯆꯤꯡꯈꯠꯂꯃꯒ ꯆꯤꯡꯊꯔꯥ ꯆꯦꯟꯕꯁꯨ ꯌꯥꯎꯔꯤꯅꯦꯕ ꯎꯝ ꯑꯥ ꯎꯝ ꯌꯥꯏ ꯑꯗꯨꯗꯤ ꯌꯥꯏꯌꯦ ꯌꯥꯏꯌꯦ ꯌꯦꯡꯁꯤ ꯍꯣꯏ ꯌꯦꯡꯖꯦ ꯑꯗꯨꯝ ꯑꯩ ꯑꯗꯨꯝ ꯉꯥꯏꯖꯔꯝꯒꯦ ꯄꯕꯨꯡꯈꯣꯏ ꯂꯥꯛꯑꯒ ꯑꯩꯉꯣꯟꯗ ꯀꯣꯜ ꯇꯧꯕꯤꯔꯛꯑꯣ ꯁꯤꯗ ꯑꯄꯥꯝ ꯄꯥꯝꯗꯗꯣ ꯑꯗꯨꯝ ꯌꯦꯡꯉꯁꯦ ꯑꯗꯨꯒ ꯑꯩꯉꯣꯟꯗ ꯄꯥꯝꯗꯇꯥꯔꯁꯨ ꯑꯇꯣꯞꯄ ꯊꯪꯅꯕ ꯗꯨꯀꯥꯟꯗꯒꯤꯁꯨ ꯑꯩ ꯑꯗꯨꯝ ꯃꯇꯦꯡ ꯄꯥꯡꯖꯒꯦ ꯍꯣꯏ ꯍꯣꯏ ꯑꯩ ꯉꯥꯏꯖꯔꯝꯃꯒꯦ ꯄꯥꯕꯨꯡ